ꯑꯩꯅꯅꯦ ꯃꯤꯁꯣꯗꯒꯤ ꯖꯤꯟ ꯖꯦꯀꯦꯠ ꯑꯃ ꯀꯛꯄꯅꯦꯕ ꯌꯥꯝ ꯍꯣꯡꯉꯦ ꯈꯪꯉꯕ ꯑꯗꯨꯃꯗꯤ ꯐꯖꯅ ꯍꯣꯡꯉꯦꯕ ꯑꯗꯨꯏ ꯖꯤꯟ ꯖꯦꯀꯦꯠꯇꯨꯅ ꯂꯣꯏꯔꯦ ꯍꯣꯡꯉꯕꯅꯤꯅ ꯄꯗ꯭ꯔꯥꯛ ꯄꯗ꯭ꯔꯥꯛ ꯂꯥꯎꯔꯦ ꯐꯤꯗꯨꯁꯨ ꯑꯗꯨꯗꯒꯤꯗꯤ ꯂꯤꯠꯄꯗꯁꯨ ꯀꯩꯗꯧꯔꯦ ꯍꯞꯇꯥ ꯑꯃꯕꯨ ꯐꯥꯗꯦ ꯁꯦꯒꯥꯏꯕꯕꯨ ꯍꯧꯔꯛꯑꯦꯉꯣ ꯑꯗꯨꯗꯨꯒ ꯁꯦꯝꯃꯤꯕ ꯂꯪ ꯑꯗꯒꯤꯗꯤ ꯐꯤꯗꯣ ꯂꯣꯏ ꯄꯗ꯭ꯔꯥꯛ ꯄꯗ꯭ꯔꯥꯛ ꯂꯥꯎꯔꯒ ꯌꯥꯗ꯭ꯔꯦ ꯑꯃꯨꯔꯛꯇꯪ ꯑꯃꯨꯔꯛꯀꯤ ꯈꯨꯠꯁꯨꯗꯅꯦ ꯂꯣꯏꯅ ꯆꯥꯏꯔꯦ ꯗꯤꯖꯥꯏꯟꯗꯩ ꯀꯩꯗꯩ ꯂꯣꯏꯅ ꯃꯁꯥꯅ ꯀꯦꯜꯂꯛꯄꯤꯅꯤ ꯖꯦꯀꯦꯠꯇꯨꯗ ꯌꯥꯎꯔꯤꯕꯗꯣ ꯀꯨꯗꯥꯝ ꯐꯥꯎꯕ ꯐꯖꯅ ꯍꯥꯄꯛꯇꯦ ꯍꯥꯏꯕ

ꯑꯁ ꯌꯥꯝ ꯅꯨꯡꯉꯥꯏꯇꯦ ꯂꯤꯠꯄꯗꯁꯨ ꯈꯨꯅꯨꯡꯉꯥꯏꯇ ꯑꯃ ꯑꯗꯣ ꯃꯆꯨꯗꯣ ꯕꯥꯏꯕ꯭ꯔꯦꯟ ꯑꯣꯏꯕ꯭ꯔꯥꯅ ꯈꯟꯕꯅꯦ ꯕꯥꯏꯕ꯭ꯔꯦꯟꯁꯨ ꯑꯣꯏꯗꯦ ꯍꯥꯏꯕ ꯃꯆꯨꯗꯣ ꯑꯃꯨꯔꯛꯇꯪ ꯁꯨꯕꯗ ꯂꯣꯏꯅ ꯃꯆꯨ ꯂꯣꯏ ꯀꯣꯛꯈ꯭ꯔꯦ ꯐꯤꯗꯨꯁꯨ ꯄꯗ꯭ꯔꯥꯛ ꯄꯗ꯭ꯔꯥꯛ ꯂꯥꯎꯈ꯭ꯔꯦ ꯑꯗꯨꯒ ꯑꯃꯨꯔꯛꯇꯪ ꯂꯤꯠꯄꯗꯒꯤ ꯍꯦꯟꯅ ꯂꯤꯠꯄꯁꯨ ꯌꯥꯗꯦ ꯑꯁ ꯈꯨꯐꯠꯇ ꯑꯃ ꯐꯤꯗꯣ